ꯇ꯭ꯋꯦꯜꯄ ꯐꯦꯟ ꯍꯥꯏꯅ ꯑꯩꯅ ꯐꯤꯂꯝ ꯑꯃ ꯌꯦꯡꯏ ꯑꯗꯨꯒꯤ ꯐꯤꯂꯝꯗꯨꯗ ꯄꯤꯅꯤꯡꯏꯕ ꯁꯖꯦꯁꯟꯁꯦ ꯑꯩꯈꯣꯏ ꯃꯔꯨ ꯑꯣꯏꯅ ꯇ꯭ꯋꯦꯜꯄ ꯐꯦꯟ ꯇꯥꯔꯦ ꯍꯥꯏꯗꯅ ꯊꯕꯛ ꯑꯃ ꯇꯧꯕ ꯀꯥꯟꯗ ꯀꯔꯤ ꯍꯥꯏꯅꯤ ꯊꯕꯛ ꯑꯃ ꯇꯧꯕ ꯀꯥꯟꯗ ꯑꯩ ꯃꯥꯏ ꯄꯥꯛꯇ꯭ꯔꯦ ꯍꯥꯏꯗꯅ ꯃꯥꯏ ꯄꯥꯛꯇ꯭ꯔꯦ ꯍꯥꯏꯗꯅ ꯑꯗꯨꯝ ꯊꯋꯥꯏ ꯋꯥꯁꯤꯜꯂꯒ ꯅꯤꯉꯝꯗꯅ ꯑꯗꯨꯝ ꯂꯩꯕ ꯑꯗꯣ ꯊꯕꯛ ꯃꯥꯏ ꯄꯥꯛꯍꯧꯗ꯭ꯔꯒꯁꯨ ꯍꯣꯠꯅꯕ ꯂꯦꯞꯄ ꯌꯥꯗꯦ ꯍꯟꯖꯤꯟ ꯍꯟꯖꯤꯟ ꯇ꯭ꯔꯥꯏ ꯇꯧꯔꯒ ꯅꯣꯡꯃ ꯅꯠꯇ꯭ꯔꯒ ꯅꯣꯡꯃꯗꯤ ꯁꯣꯏꯗꯅ ꯃꯥꯏ ꯄꯥꯛꯀꯅꯤ ꯍꯥꯏꯕꯗꯨ ꯐꯤꯂꯝꯗꯨꯗ ꯎꯠꯄ ꯍꯥꯏꯇꯥꯔꯦ ꯑꯃꯗꯤ ꯃꯔꯨ ꯑꯣꯏꯅ ꯑꯩꯅ ꯇꯨꯋꯦꯜꯄ ꯄꯥꯁ ꯇ꯭ꯋꯦꯜꯄ ꯐꯦꯟ ꯑꯣꯏꯔꯛꯄ ꯀꯥꯡꯕꯨꯗ ꯁꯤꯒꯤ ꯁꯖꯦꯁꯟꯁꯦ ꯑꯩꯅ ꯄꯤꯅꯤꯡꯏ